ꯍꯜꯂꯣ ꯁꯤ ꯐꯨꯗ ꯄꯦꯛꯀꯔ ꯅꯠꯇ꯭ꯔꯣ ꯑꯣ ꯑꯥꯎ ꯑꯩꯗꯨ ꯑꯉꯥꯡꯒꯤ ꯍꯌꯦꯡꯁꯦ ꯑꯉꯥꯡꯒꯤ ꯕꯥꯔꯗꯦ ꯑꯃ ꯂꯩꯕ ꯑꯉꯥꯡ ꯃꯣꯏ ꯃꯣꯏ ꯊꯥꯔꯇꯤꯃꯨꯛꯀꯤ ꯑꯗꯣ ꯀꯩ ꯀꯩ ꯈꯔ ꯑꯥꯏꯇꯦꯝ ꯈꯔ ꯂꯧꯕ ꯌꯥꯒꯗ꯭ꯔꯣ ꯃꯣꯔꯣꯛ ꯁꯥꯕꯒꯨꯝꯕ ꯈꯔ ꯑꯗꯒꯤ ꯃꯣꯃꯣꯒꯨꯝꯕ ꯀꯩꯒꯨꯝꯕ ꯈꯔ ꯑꯥꯎ ꯑꯗꯣ ꯑꯉꯥꯡ ꯃꯣꯏ ꯀꯨꯟꯊ꯭ꯔꯥꯃꯨꯛꯀꯤꯗꯣ ꯊꯥꯔꯇꯤ ꯃꯨꯛꯀꯤꯗꯣ ꯀꯩꯅꯣ ꯇꯧꯕꯤꯔꯣꯅꯦ ꯑꯩꯈꯣꯏ ꯑꯥꯏꯇꯦꯝꯁꯦ ꯈꯔ ꯑꯗꯨꯝ ꯒꯨꯂꯥꯒꯨꯝꯕ ꯈꯔ ꯍꯥꯞꯄꯤꯔꯛꯑꯣ ꯑꯗꯨꯗꯒꯤ ꯃꯣꯃꯣꯒꯨꯝꯕ ꯆꯧꯒꯨꯝꯕ ꯈꯔ ꯇꯧꯕꯤꯔꯒ ꯀꯩꯅꯣ ꯗꯦꯂꯤꯕꯔꯤ ꯌꯥꯕꯤꯒꯗꯕ ꯅꯠꯇ꯭ꯔꯣ ꯃꯐꯝꯗꯤ ꯅꯝꯕꯣꯜꯗ ꯑꯧ ꯅꯝꯕꯣꯜ ꯕꯥꯖꯥꯔꯗ ꯑꯣ ꯌꯥꯅꯤ ꯍꯥꯏꯔꯗꯤ ꯇꯧꯕꯤꯔꯛꯑꯣꯅꯦ ꯑꯗꯨ ꯄꯨꯡ ꯑꯅꯤꯒꯤꯗꯨꯗ ꯅꯪꯍꯟꯕꯤꯔꯣꯅꯦ ꯑꯗꯨꯝ ꯑꯦꯔꯦꯟꯁ ꯇꯧꯕ ꯈꯣꯠꯄ ꯇꯧꯕꯗꯣ ꯍꯣꯏ ꯍꯣꯏ ꯌꯥꯅꯤ ꯌꯥꯅꯤ